ꯍꯜꯂꯣ ꯑꯣ ꯀꯩ ꯀꯩ ꯂꯧꯒꯗꯧꯕꯅꯣ ꯀꯩꯀꯩ ꯂꯧꯒꯗꯧꯕꯅꯣ ꯍꯥꯏꯕꯤꯔꯛꯑꯣ ꯗꯨꯀꯥꯟꯒꯤ ꯄꯣꯠꯂꯣ ꯀꯩꯅꯣ ꯎꯝ ꯎꯝ ꯗꯨꯀꯥꯟ ꯐꯝꯕꯩ ꯄꯣꯠꯆꯩ ꯂꯩꯌꯦ ꯀꯩꯀꯩꯅꯣ ꯑꯄꯥꯝꯕ ꯑꯗꯨꯝ ꯍꯥꯏꯕꯤꯔꯛꯑꯣ ꯎꯝ ꯌꯥꯏꯌꯦ ꯍꯣ ꯅꯣꯏꯅ ꯀꯦꯖꯤꯗꯣ ꯈꯔ ꯈꯔ ꯌꯥꯝꯅ ꯌꯥꯝꯅ ꯂꯧꯔꯗꯤ ꯍꯣꯜꯁꯦꯜꯒꯤ ꯔꯦꯠꯇ ꯑꯗꯨꯝ ꯁꯥꯕ ꯌꯥꯏꯌꯦ ꯌꯥꯏꯌꯦ ꯌꯥꯏꯌꯦ ꯌꯥꯏ ꯀꯩꯁꯨ ꯀꯥꯏꯗꯦ ꯈꯔ ꯈꯔ ꯌꯥꯝ ꯌꯥꯝ ꯑꯗꯨꯝ ꯂꯧꯕꯤꯌꯣ ꯀꯩꯅꯣꯁꯨ ꯅꯣꯏ ꯀꯩꯅꯣꯒꯨꯝꯕꯗꯤ ꯑꯩꯈꯣꯏꯒꯤ ꯉꯥꯔꯤ ꯉꯥꯇꯥꯏꯗꯤ ꯂꯧꯔꯣꯏꯗ꯭ꯔꯣ ꯌꯥꯎꯋꯦ ꯌꯥꯎꯋꯦ ꯌꯥꯎꯋꯦ ꯅꯣꯏꯅ ꯍꯦꯛ ꯇꯧꯕ ꯑꯗꯨꯒ ꯊꯥꯎ ꯕꯣꯇꯜꯗꯨꯁꯨ ꯃꯆꯥ ꯃꯆꯥꯁꯨ ꯌꯥꯎꯕꯅꯦ ꯑꯆꯧꯕꯁꯨ ꯌꯥꯎꯋꯦ ꯄꯦꯀꯦꯠꯇ ꯑꯗꯨꯝ ꯂꯥꯛꯄꯅꯦ ꯑꯗꯒꯤ ꯑꯩꯈꯣꯏ ꯑꯗꯒꯤ ꯊꯨꯝꯁꯨ ꯑꯗꯨꯝ ꯑꯩꯈꯣꯏꯒꯤ ꯇꯇꯥꯁꯨ ꯂꯩꯕꯅꯦ ꯑꯗꯩꯒꯤ ꯑꯃ ꯃꯈꯜ ꯈꯤꯇꯪ ꯍꯟꯗꯕ ꯀ꯭ꯋꯥꯂꯤꯇꯤ ꯈꯤꯇꯪ ꯍꯟꯗꯕꯁꯨ ꯑꯗꯨꯝ ꯂꯩꯕꯅꯦ ꯑꯗꯨꯝ ꯆꯞꯇꯤ ꯂꯣꯏ ꯃꯥꯟꯅꯕ ꯉꯥꯛꯇꯅꯦ ꯑꯗꯨꯅ ꯑꯄꯥꯝ ꯑꯄꯥꯝꯕ ꯑꯗꯨꯝ ꯈꯟꯕ ꯌꯥꯏꯌꯦ ꯎꯝ ꯑꯣ ꯑꯣ ꯑꯣ ꯑꯣ ꯃꯥꯅꯦ ꯃꯥꯅꯦ ꯑꯩꯈꯣꯏ ꯀꯁꯇꯃꯔ ꯉꯥꯛ ꯉꯥꯛꯇꯅꯦ ꯀꯩꯅꯣꯒꯨꯝꯕꯁꯨ ꯂꯩꯌꯦ ꯑꯩꯈꯣꯏꯒꯤ ꯉꯥꯗ ꯑꯀꯪꯕꯗꯀꯣ ꯐꯥꯕꯧꯒꯨꯝꯕ ꯑꯗꯩ ꯌꯦꯂꯣꯡꯒꯨꯝꯕꯁꯨ ꯑꯗꯨꯝ ꯐꯪꯒꯅꯦꯕ ꯑꯗꯩ ꯉꯥꯔꯤ ꯉꯥꯔꯤ ꯉꯇꯥꯏꯗꯁꯨ ꯑꯗꯨꯝ ꯈꯔꯨꯡ ꯂꯧꯒꯦꯁꯨ ꯑꯗꯨꯝ ꯌꯥꯅꯤ ꯑꯗꯨ ꯀꯦꯖꯤ ꯈꯔꯌꯥꯝ ꯂꯧꯔꯒꯗꯤ ꯑꯗꯨꯝ ꯈꯔꯨꯡꯗꯣ ꯔꯦꯠꯇ ꯑꯗꯨꯝ ꯃꯃꯟꯗꯨ ꯑꯗꯨꯝ ꯁꯥꯕ ꯌꯥꯏꯌꯦ ꯍꯣꯏ ꯌꯥꯅꯤꯌꯦ ꯅꯣꯏꯅ ꯀꯦꯖꯤ ꯃꯉꯥꯒꯤ ꯃꯊꯛꯇ ꯂꯧꯔꯒꯗꯤ ꯑꯗꯨꯝ ꯀꯦꯖꯤ ꯃꯉꯥ ꯃꯉꯥ ꯍꯥꯏꯕꯗꯤꯀꯣ ꯄꯣꯠ ꯑꯃꯗ ꯀꯦꯖꯤ ꯃꯉꯥ ꯃꯉꯥꯒꯤ ꯆꯥꯡ ꯈꯔ ꯍꯦꯟꯀꯠꯅ ꯂꯧꯔꯒꯗꯤ ꯑꯗꯨꯝ ꯑꯩꯈꯣꯏꯅ ꯑꯗꯨꯝ ꯈꯒ ꯌꯦꯡꯉ ꯌꯦꯡꯉ ꯁꯥꯅꯤ ꯃꯌꯥꯝꯒꯤ ꯍꯣꯜꯁꯦꯜꯗ ꯑꯥꯗ ꯃꯌꯥꯝꯅ ꯄꯤꯅꯕꯗꯨꯗꯩ ꯂꯨꯄꯥ ꯃꯉꯥ ꯈꯪꯗꯦ ꯈꯒ ꯑꯗꯨꯝ ꯅꯥꯟꯊꯒꯅꯦ ꯍꯥꯏꯕ ꯅꯥꯟꯊꯒꯅꯤ ꯊꯨꯝꯌꯥꯛꯄꯤꯒꯨꯝꯕꯁꯨ ꯑꯗꯨꯝ ꯂꯩꯕꯅꯤ ꯑꯗꯒꯤ ꯅꯣꯏꯒꯤ ꯍꯧꯖꯤꯛ ꯀꯩꯅꯣꯗꯒ ꯀꯩꯊꯦꯜꯗꯒ ꯄꯥꯡꯒꯜꯖꯤꯡꯅꯒ ꯄꯨꯊꯣꯛ ꯄꯨꯊꯣꯛꯑꯒ ꯌꯣꯟꯕ ꯑꯩꯈꯣꯏ ꯁꯥꯄꯣꯟꯒꯨꯝꯕꯁꯨ ꯑꯗꯨꯒꯨꯝꯕꯒꯗꯨꯁꯨ ꯑꯗꯨꯝ ꯂꯩꯕꯅꯦ ꯎꯆꯤ ꯍꯤꯗꯥꯛꯀꯁꯨ ꯑꯗꯨꯝ ꯂꯩꯕꯅꯦꯕ ꯑꯗꯨꯒꯨꯝꯕꯗꯨꯁꯨ ꯑꯩꯈꯣꯏꯅ ꯃꯣꯏꯗ ꯄꯤꯕꯒꯤ ꯔꯦꯠꯇꯨ ꯑꯗꯨꯝ ꯄꯤꯕ ꯌꯥꯏꯌꯦ ꯑꯗꯨꯒꯨꯝꯕꯁꯨ ꯄꯥꯝꯃꯗꯤ ꯂꯩ ꯂꯩ ꯒꯨꯠ ꯅꯥꯏꯠ ꯂꯩ ꯑꯗꯒꯤ ꯑꯩꯈꯣꯏꯒꯤ ꯍꯧꯖꯤꯛꯀꯤ ꯎꯆꯤ ꯍꯤꯗꯥꯛꯀꯥꯏꯅ ꯑꯗꯨꯝ ꯇꯧꯕꯒꯥꯗꯨꯁꯨ ꯂꯣꯏ ꯂꯩꯕꯅꯦ ꯂꯩꯕꯅꯦ ꯀꯩꯅꯣ ꯇꯧꯋꯣ ꯑꯩꯈꯣꯏꯖꯦ ꯑꯩꯈꯣꯏꯗꯤ ꯐꯤꯅꯥꯏꯜꯐꯥꯎ ꯑꯗꯨꯝ ꯂꯩꯕꯅꯦ ꯐꯤꯅꯥꯏꯜꯐꯥꯎ ꯑꯗꯨꯝ ꯅꯣꯏꯅ ꯑꯗꯨꯝ ꯆꯠꯂꯒꯗꯤ ꯐꯤꯅꯥꯏꯜꯐꯥꯎ ꯑꯗꯨꯝ ꯂꯧꯕꯤꯌꯨ ꯀꯩꯁꯨ ꯀꯥꯏꯗꯦ

ꯑꯥ ꯍꯣꯏ ꯍꯣꯏ ꯍꯣꯏ ꯍꯣꯏ ꯄꯣꯠꯇꯨꯗ ꯈꯒ ꯌꯥꯝ ꯌꯥꯝ ꯌꯥꯝ ꯂꯧꯑꯣ ꯑꯗꯨꯏꯗꯤ ꯑꯗꯨꯝ ꯄꯣꯠꯀꯤꯗꯤ ꯃꯌꯥꯝꯅ ꯄꯤꯅꯕ ꯆꯥꯡꯗꯩ ꯑꯗꯨꯝ ꯇꯥꯅꯤꯗ ꯅꯣꯏ ꯀꯩꯅꯣꯔꯣ ꯅꯣꯏ ꯒꯥꯔꯤ ꯄꯨꯔꯒ ꯂꯥꯛꯇꯣꯏꯔ ꯀꯃꯥꯏꯅ ꯇꯧꯕꯅꯣ ꯅꯣꯏ ꯁꯤꯗꯒꯤ ꯑꯗꯨꯝ ꯍꯥꯏꯌꯔ ꯇꯧꯗꯣꯏꯔ ꯀꯃꯥꯏ ꯇꯧꯗꯣꯏꯅꯣ ꯌꯥꯏ ꯌꯥꯏ ꯌꯥꯏ ꯅꯣꯏ ꯄꯣꯠ ꯃꯁꯤꯡꯗꯨꯁꯨ ꯍꯥꯏꯅꯔꯦꯗꯅ ꯑꯣꯔꯗꯔꯗꯣ ꯇꯧꯔꯀꯥꯟꯗ ꯄꯩꯁꯥꯗꯣ ꯔꯦꯠꯇꯣ ꯑꯁꯨꯛ ꯇꯥꯔꯦ ꯍꯥꯏꯔꯒ ꯑꯩꯅ ꯁꯥꯕꯗꯨꯗꯒꯤ ꯍꯣꯜꯁꯦꯜ ꯔꯦꯠꯇ ꯁꯥꯕꯗꯨꯗꯒꯤ ꯑꯃꯨꯛꯁꯨ ꯀꯝꯃꯤꯁꯟꯁꯨ ꯑꯃꯨꯛꯁꯨ ꯄꯤꯅꯦꯕꯀꯣ ꯑꯗꯨꯒ ꯑꯩꯅ ꯑꯁꯨꯛꯈꯩ ꯇꯥꯔꯦ ꯍꯥꯏꯕꯗꯣ ꯅꯣꯏꯗ ꯑꯃꯨꯛ ꯑꯩꯅ ꯆꯦꯗꯣ ꯀꯩꯅꯣ ꯑꯣꯏꯅ ꯀꯥꯄꯛꯑꯒꯦ ꯑꯗꯨꯒ ꯅꯣꯏꯅꯃꯨꯛ ꯌꯦꯡꯉꯣ ꯑꯗꯨꯒ ꯄꯩꯁꯥꯗꯣ ꯑꯗꯨꯝ ꯅꯣꯏꯅ ꯑꯗꯨꯝ ꯀꯥꯄꯛꯑꯁꯨ ꯑꯗꯨꯝ ꯌꯥꯏꯗ ꯑꯗꯨꯁꯨ ꯀꯥꯏꯗꯦꯗ ꯑꯗꯨꯏꯗꯤ ꯑꯗꯣ ꯍꯧꯖꯤꯛ ꯂꯥꯛꯇꯣꯏꯔꯥ ꯀꯔꯝꯀꯥꯟꯗ ꯅꯣꯏ ꯂꯥꯛꯇ꯭ꯔꯒꯁꯨ ꯅꯣꯏꯒꯤ ꯄꯣꯠ ꯑꯣꯔꯗꯔ ꯇꯧꯔꯀꯥꯟꯗ ꯃꯤ ꯊꯥꯔꯛꯀꯗꯧꯗꯨ ꯗ꯭ꯔꯥꯏꯚꯔ ꯑꯗꯨꯝ ꯊꯥꯔꯛꯑꯁꯨ ꯑꯗꯨꯝ ꯀꯩꯁꯨ ꯀꯥꯏꯗꯦꯌꯦ ꯂꯩꯌꯦ ꯂꯩꯌꯦ ꯂꯩ ꯑꯗꯨꯒꯨꯝꯕꯀꯥꯁꯨ ꯑꯩꯈꯣꯏꯗ ꯑꯅꯝꯕꯅ ꯂꯣꯏꯅ ꯁꯨꯅ ꯂꯩ ꯑꯗꯨꯒꯨꯝꯕꯁꯨ ꯂꯩ ꯀꯩꯅꯣꯒꯤ ꯇꯉꯥꯏꯐꯗꯅ ꯍꯧꯖꯤꯛꯀꯥꯟ ꯑꯩꯈꯣꯏ ꯗꯨꯀꯥꯟꯗꯁꯨ ꯑꯗꯨꯝ ꯐꯪꯕ ꯑꯩꯈꯣꯏꯒꯤ ꯚꯤꯛꯁꯀꯨꯝꯕꯀꯣ ꯑꯗꯨꯝ ꯐꯥꯔꯃꯥꯁꯤꯗꯒꯁꯨ ꯑꯗꯨꯝ ꯌꯣꯟꯕ ꯑꯗꯨ ꯑꯗꯨꯒꯨꯝꯕ ꯚꯤꯛꯁꯀꯨꯝꯕꯒꯤ ꯆꯥꯡ ꯑꯗꯨ ꯑꯗꯨꯁꯨ ꯑꯗꯨꯝ ꯂꯩꯅꯤ ꯑꯗꯩ ꯐꯤꯌꯥꯔ ꯂꯞꯂꯤꯒꯨꯝꯕ ꯑꯩꯈꯣꯏꯒꯤ ꯍꯥꯟꯅꯒꯤ ꯑꯗꯨꯝ ꯌꯣꯟꯕꯗ ꯅꯣꯏ ꯑꯈꯣꯏꯅ ꯑꯗꯨꯒꯨꯝꯕꯒꯥꯗꯨꯁꯨ ꯑꯗꯨꯝ ꯂꯩ ꯑꯗꯨꯝ ꯑꯗꯨꯝ ꯑꯩꯈꯣꯏꯅ ꯑꯗꯨꯝ ꯍꯣꯜꯁꯦꯜ ꯔꯦꯠꯇ ꯑꯗꯨꯝ ꯄꯤꯕ ꯑꯗꯨꯝ ꯌꯥꯅꯤ ꯎꯝ ꯎꯝ ꯍꯧꯖꯤꯛ ꯃꯇꯝꯒꯤ ꯑꯩꯈꯣꯏꯒꯤ ꯒꯦꯁꯂꯦꯟꯗꯁꯨ ꯒꯤꯁꯤꯂꯤꯟꯗꯁꯨ ꯑꯩꯈꯣꯏꯒꯤ ꯀꯩꯅꯣ ꯑꯣꯏꯅ ꯂꯥꯛꯄ ꯑꯩꯈꯣꯏ ꯈꯣꯂꯥꯗꯣ ꯅꯠꯇꯕ ꯑꯩꯈꯣꯏ ꯀꯩꯅꯣ ꯑꯣꯏꯅ ꯄꯦꯀꯦꯠ ꯑꯣꯏꯅ ꯂꯥꯛꯄꯁꯤꯡꯗꯣ ꯕꯠꯇꯜꯗ ꯍꯥꯜꯂ ꯂꯥꯛꯄ ꯃꯆꯥ ꯃꯆꯥꯗ ꯑꯩꯈꯣꯏꯒꯤ ꯂꯥꯛꯄꯗ ꯑꯗꯨꯒꯨꯝꯕꯁꯨ ꯂꯩꯌꯦ ꯑꯗꯨꯒꯨꯝꯕꯁꯨ ꯄꯥꯝꯃꯁꯨ ꯑꯗꯨꯝ ꯍꯥꯏꯕꯤꯔꯛꯑꯣ ꯌꯥꯏꯌꯦ ꯂꯩ ꯂꯩ ꯂꯩ ꯑꯗꯨꯒꯨꯝꯕꯒꯁꯨ ꯑꯗꯨꯒꯨꯝꯕꯩ ꯀꯣꯁꯃꯦꯇꯤꯛꯀꯤ ꯄꯣꯠ ꯆꯩꯔꯣꯝꯗ ꯆꯤꯡꯉꯦ ꯑꯗꯨꯒꯨꯝꯕꯒꯥꯁꯨ ꯂꯣꯏꯅꯃꯛ ꯂꯩꯕꯅꯦ ꯍꯣꯏ ꯍꯣꯏ ꯍꯣꯏ ꯌꯥꯏ ꯌꯥꯏ ꯌꯥꯏ ꯀꯩꯁꯨ ꯀꯥꯏꯗꯦ ꯅꯪꯅ ꯄꯣꯠꯇꯨ ꯑꯣꯔꯗꯔꯗꯣ ꯍꯥꯟꯅ ꯍꯥꯏꯕꯤꯔꯛꯑꯣ ꯑꯗꯨꯒ ꯑꯩꯅ ꯑꯃꯨꯛ ꯇꯧꯔ ꯀꯥꯟꯗ ꯅꯈꯣꯏ ꯑꯩꯅ ꯅꯣꯏꯗ ꯊꯥꯔꯛꯀꯦ ꯑꯗꯨꯒ ꯅꯣꯏꯅ ꯄꯩꯁꯥꯗꯨ ꯁꯨꯛ ꯇꯥꯔꯦ ꯍꯥꯏꯕꯗꯨꯃ ꯇꯧꯔ ꯅꯣꯏ ꯑꯗꯨꯝ ꯀꯥꯄꯛꯑꯁꯨ ꯑꯗꯨꯝ ꯌꯥꯏ ꯀꯩꯁꯨ ꯀꯥꯏꯗꯦ ꯀꯩꯁꯨ ꯀꯥꯏꯗꯦ ꯍꯣꯏ ꯍꯣꯏ ꯌꯥꯏ ꯂꯦꯁꯀꯨꯝꯕ ꯌꯥꯏ ꯂꯩ ꯎꯝ ꯎꯝ ꯎꯝ ꯌꯥꯏ ꯌꯥꯏ ꯀꯩꯁꯨ ꯀꯥꯏꯗꯦ ꯀꯥꯏꯗꯦ ꯑꯗꯨꯒꯨꯝꯕꯀꯥꯗꯨꯁꯨ ꯂꯣꯏ ꯂꯩ ꯃꯃꯤꯁꯨ ꯂꯩꯕꯅꯦ ꯂꯧ ꯂꯧ ꯂꯧ ꯎꯝ ꯌꯥꯏꯌꯦ ꯌꯥꯏꯌꯦ ꯅꯣꯏꯒꯤ ꯄꯣꯠꯇꯨ ꯎꯝ ꯑꯗꯨ ꯌꯥꯔꯕ ꯁꯤꯅ ꯄꯣꯠꯁꯦ ꯑꯇꯩꯗꯤ ꯀꯩꯀꯩ ꯋꯥꯠꯂꯤ ꯎꯝ ꯎꯝ ꯌꯥꯏ ꯌꯥꯏ ꯌꯥꯏ ꯐꯪꯉꯦ ꯐꯪꯉꯦ ꯁꯒꯣꯜ ꯍꯋꯥꯏ ꯐꯖꯕꯒꯥꯁꯨ ꯂꯩꯕꯅꯦ ꯁꯒꯣꯜ ꯍꯋꯥꯏ ꯐꯖꯕꯁꯨ ꯂꯩꯕꯅꯦ ꯂꯩꯌꯦ ꯑꯗꯒꯤ ꯑꯩꯈꯣꯏꯒꯤ ꯀꯩꯅꯣꯐꯥꯎ ꯂꯩꯕꯅꯦ ꯊꯣꯏꯗꯤꯡ ꯄꯥꯝꯃꯁꯨ ꯊꯣꯏꯗꯤꯡꯁꯨ ꯑꯗꯨꯝ ꯂꯩꯕꯅꯦ ꯎꯝ ꯎꯝ ꯎꯝ ꯎꯝ ꯎꯝ ꯑꯗꯣ ꯀꯩꯅꯣꯁꯨ ꯆꯤꯅꯤ ꯑꯉꯥꯡꯕ ꯃꯇꯨꯝ ꯑꯆꯧꯕꯗꯣ ꯑꯗꯨꯒꯨꯝꯕꯁꯨ ꯃꯥꯝꯃꯁꯨ ꯑꯗꯨꯝ ꯂꯩꯕꯅꯦꯀꯣ ꯆꯤꯅꯤ ꯑꯉꯥꯡꯕꯀꯥꯗꯨꯁꯨ ꯑꯗꯨꯝ ꯍꯥꯏꯕꯤꯔꯛꯑꯣ ꯀꯩꯁꯨ ꯑꯣꯔꯗꯔꯗꯣ ꯀꯩꯅꯣ ꯇꯧꯔꯗꯤ ꯎꯝ ꯌꯥꯏ ꯌꯥꯏ ꯌꯥꯏ ꯍꯋꯥꯏꯖꯥꯔ ꯃꯔꯨꯁꯨ ꯂꯩ ꯑꯗꯩ ꯆꯤꯅꯤ ꯑꯉꯥꯡꯕꯁꯨ ꯃꯇꯨꯝꯗꯨꯁꯨ ꯑꯗꯨꯝ ꯂꯩꯕꯅꯦ ꯑꯗꯩ ꯆꯤꯅꯤ ꯑꯉꯧꯕꯀꯥꯗꯨꯁꯨ ꯑꯄꯧꯕꯁꯨ ꯂꯩꯕꯅꯦ ꯑꯗꯨꯝ ꯃꯦꯗꯤꯌꯝ ꯁꯥꯏꯖ ꯑꯃꯁꯨ ꯂꯩꯕꯅꯦ ꯑꯗꯨꯒꯨꯝꯕꯒꯥꯁꯨ ꯑꯗꯨꯝ ꯌꯥꯅꯤ ꯆꯥ ꯃꯅꯥꯁꯨ ꯑꯐꯕ ꯑꯐ ꯑꯐꯕ ꯌꯥꯝ ꯂꯩꯕꯅꯦ ꯑꯗꯒꯤ ꯑꯩꯈꯣꯏꯒꯤ ꯀꯣꯛꯇꯩ ꯊꯥꯎ ꯍꯥꯏꯇꯥꯔꯦꯀꯣ ꯑꯗꯨꯒꯨꯝꯕꯗꯁꯨ ꯑꯗꯨꯒꯨꯝꯕꯒꯤ ꯑꯥꯏꯇꯦꯝꯗꯁꯨ ꯑꯗꯨꯝ ꯂꯩꯌꯦꯕ ꯊꯥꯎꯗꯣ

ꯎꯝ ꯂꯩ ꯂꯩ ꯂꯩ ꯄꯔꯐ꯭ꯌꯨꯝꯗꯁꯨ ꯂꯩꯅꯤ ꯎꯝ ꯅꯪꯅ ꯍꯥꯏꯔꯛꯄꯁꯤꯡꯁꯤ ꯅꯪꯅ ꯍꯧꯖꯤꯛ ꯍꯥꯏꯔꯛꯄꯁꯤꯡꯗꯣ ꯈꯒ ꯁꯨꯝ ꯏꯁꯟꯕ ꯁꯨꯝ ꯍꯧꯔꯒꯦꯀꯣ ꯎꯝ ꯑꯗꯨ ꯆꯨꯔꯨꯞꯀꯤ ꯑꯥꯏꯇꯦꯝꯗꯁꯨ ꯂꯩꯕꯅꯦ ꯂꯣꯏꯅꯃꯛ ꯂꯩꯕꯅꯦ ꯃꯣꯔꯦꯔꯣꯝꯗꯒꯤ ꯂꯥꯛꯄ ꯑꯩꯈꯣꯏꯒꯤ ꯋꯤꯟꯒꯥꯗꯨꯁꯨ ꯂꯩꯕꯅꯦ ꯑꯗꯨꯒꯨꯝꯕꯗꯨꯁꯨ ꯕꯣꯛꯁ ꯑꯣꯏꯅ ꯂꯧꯔꯒꯗꯤ ꯑꯗꯨꯝ ꯌꯦꯡꯒꯅꯤꯀꯣ ꯎꯝ ꯎꯝ ꯑꯗꯩ ꯀ꯭ꯋꯥꯒꯤ ꯃꯆꯜꯗ ꯍꯥꯏꯔꯒꯁꯨ ꯀ꯭ꯋꯥꯁꯨ ꯂꯩ ꯀ꯭ꯋꯥ ꯁꯨꯄꯥꯔꯤꯁꯨ ꯂꯩ ꯑꯗꯩ ꯖꯗ꯭ꯔꯥ ꯅꯨꯡꯗꯥ ꯑꯗꯩ ꯇꯂꯞ ꯑꯗꯩ ꯈꯩꯅꯤ ꯑꯗꯩ ꯁꯥꯖꯟ ꯑꯗꯨꯒꯨꯝꯕꯒꯥꯁꯨ ꯂꯣꯏꯃꯛ ꯂꯩꯕꯅꯦ ꯌꯦꯡꯉꯣ ꯅꯣꯏꯅ ꯃꯑꯣꯡꯗꯣ ꯌꯦꯡꯉ ꯑꯗꯨꯒꯨꯝꯕꯗꯣ ꯇꯂꯞꯇꯣ ꯄꯦꯛꯀꯦꯠ ꯀꯌꯥꯝ ꯍꯥꯄꯛꯎꯒꯦ

ꯎꯝ ꯍꯣꯏ ꯍꯣꯏ ꯍꯣꯏ ꯍꯣꯏ ꯍꯣꯏ ꯍꯣꯏ ꯌꯥꯏ ꯀꯩꯁꯨ ꯀꯥꯏꯗꯦ ꯀꯩꯁꯨ ꯀꯥꯏꯗꯦ ꯑꯗꯨ ꯇꯂꯞꯀꯨꯝꯕ ꯀꯩꯅꯣꯒꯨꯝꯕ ꯁꯥꯖꯟꯒꯨꯝꯕꯁꯨ ꯍꯥꯄꯛꯀꯗ꯭ꯔ ꯈꯩꯅꯤ ꯀꯧꯇꯥ ꯑꯩꯈꯣꯏꯒꯤ ꯀꯩꯅꯣꯗꯨꯁꯨ ꯑꯗꯨꯝ ꯂꯩꯕꯅꯦꯕ ꯗꯤꯂꯤ ꯎꯝ ꯍꯣꯏ ꯍꯣꯏ ꯍꯣꯏ ꯍꯣꯏ